ꯉꯥ ꯐꯥꯕꯒꯤ ꯃꯇꯥꯡꯗ ꯁꯍꯔꯁꯤꯡꯗ ꯂꯩꯕ ꯃꯤꯁꯤꯡꯅ ꯈꯨꯠ ꯍꯨꯝꯃꯒ ꯏꯁꯤꯠꯂꯒ ꯈꯨꯠ ꯍꯨꯝꯃꯒ ꯐꯥꯕꯒꯤꯁꯤ ꯃꯈꯣꯏꯅꯗꯤ ꯈꯪꯗꯦ ꯑꯗꯨꯒ ꯂꯨ ꯊꯨꯝꯕ ꯑꯗꯨꯒ ꯇꯥꯏꯖꯦꯞ ꯑꯗꯨꯒ ꯑꯇꯣꯞꯄ ꯃꯈꯜ ꯃꯇꯜꯒꯤ ꯂꯨ ꯊꯨꯝꯕꯁꯤ ꯁꯍꯔꯒꯤ ꯃꯤꯅꯗꯤ ꯃꯈꯣꯏꯅꯗꯤ ꯈꯪꯗꯦ ꯑꯗꯨꯒ ꯑꯩꯈꯣꯏꯅ ꯂꯣꯛꯇ ꯆꯠꯂꯒ ꯃꯈꯨꯟꯁꯤꯡꯗ ꯈꯨꯠꯅ ꯍꯨꯝꯃ ꯍꯨꯝꯃꯒ ꯐꯥꯕꯒꯤ ꯇꯦꯛꯅꯤꯛ ꯁꯤꯒꯨꯝꯕꯁꯨ ꯃꯈꯣꯏꯅ ꯈꯪꯗꯦ ꯑꯗꯨꯒ ꯈꯨꯡꯒꯪꯗ ꯂꯩꯔꯤꯕ ꯏꯆꯤꯟ ꯏꯅꯥꯎꯁꯤꯡ ꯉꯥ ꯐꯥꯕꯁꯤꯡꯅ ꯑꯩꯈꯣꯏꯒꯤ ꯈꯣꯏ ꯊꯥꯛꯂꯒ ꯉꯥ ꯐꯤꯁꯤꯡ ꯔꯣꯠ ꯖꯥꯠ ꯖꯥꯠ ꯑꯦꯠꯚꯥꯟꯁ ꯑꯣꯏꯕ ꯈꯨꯠꯁꯨ ꯈꯨꯂꯥꯏ ꯁꯤꯖꯤꯟꯅꯕꯁꯤꯅ ꯑꯃꯨꯛ ꯈꯨꯡꯒꯪꯗ ꯂꯩꯕ ꯁꯤꯡꯅꯃꯨꯛ ꯃꯈꯣꯏꯅ ꯈꯪꯗꯦ ꯑꯗꯨꯒ ꯃꯆꯤꯟꯖꯥꯛ ꯑꯣꯏꯔꯣ ꯀꯔꯤ ꯑꯣꯏꯔꯣ ꯃꯈꯣꯏꯅ ꯁꯍꯔꯗ ꯂꯩꯕ ꯉꯥ ꯉꯥꯃꯤꯁꯤꯡꯅ ꯁꯤꯖꯤꯟꯅꯕ ꯄꯣꯠꯁꯤ ꯈꯨꯡꯒꯪꯗ ꯂꯩꯔꯤꯕꯁꯤꯡꯁꯤꯅ ꯑꯃꯨꯛ ꯈꯪꯗꯦ